ꯍꯜꯂꯣ ꯏꯅꯥꯎ ꯁꯣꯝꯁꯤ ꯏꯅꯥꯎ ꯗꯨꯀꯥꯟ ꯐꯝꯕꯗꯨ ꯑꯣꯏꯕꯤꯔꯕꯣ ꯍꯣꯏ ꯃꯥꯟꯅꯦ ꯑꯗꯨ ꯁꯣꯝꯒꯤ ꯑꯂꯨꯁꯤ ꯕꯦꯒꯇ ꯀꯌꯥ ꯌꯧꯔꯦ ꯑꯩꯒꯤꯗꯤ ꯂꯤꯁꯤꯡ ꯑꯃꯗ ꯂꯩꯌꯦ ꯑꯗꯨ ꯏꯕꯥꯟꯅꯤꯁꯦ ꯑꯦꯛꯆꯦꯟꯁ ꯇꯧꯅꯁꯤꯔꯥ

ꯑꯣ ꯑꯩꯒꯤꯗꯣ ꯑꯩꯒꯤ ꯑꯩꯒꯤꯁꯨ ꯐꯤꯐꯇꯤ ꯑꯗꯨꯋꯥꯏꯗ ꯊꯥꯏꯌꯦꯕ ꯑꯗꯨ ꯆꯞ ꯃꯥꯟꯅꯔꯦ ꯑꯗꯨ ꯈꯔ ꯈꯔ ꯁꯤꯌꯥꯔ ꯇꯧꯔꯒ ꯑꯗꯨꯝ ꯌꯣꯟꯃꯤꯟꯅꯁꯦ ꯑꯗꯨ ꯉꯥꯔꯤꯒꯨꯝꯕꯗꯨꯁꯨ ꯑꯗꯨꯝ ꯏꯅꯥꯎꯒꯤꯗꯗꯤ ꯀꯤꯂꯣ ꯑꯃꯗ ꯀꯌꯥ ꯄꯤꯒꯦ ꯋꯥꯟ ꯁꯕꯦꯟꯇꯤ ꯑꯣ ꯑꯗꯨ ꯑꯩꯒꯤꯗꯤ ꯃꯃꯜ ꯃꯃꯜꯒꯤꯅꯦꯕꯀꯣ ꯍꯥꯏꯕꯗꯤ ꯈꯔ ꯍꯥꯎꯔꯒꯅ ꯋꯥꯟ ꯁꯕꯦꯟꯇꯤ ꯄꯋꯥꯗꯒꯨꯝꯕ ꯑꯗꯨꯝ ꯄꯤꯕꯁꯨ ꯌꯥꯎꯔꯦ ꯑꯗꯨꯝ ꯑꯩꯈꯣꯏ ꯑꯩꯒꯤꯗꯤ ꯑꯗꯨꯝ ꯍꯥꯎꯕ ꯍꯥꯎꯇꯕ ꯍꯥꯏꯕꯗꯨ ꯑꯗꯨꯝ ꯈꯟꯗꯣꯛꯂꯒ ꯊꯝꯃꯦꯕ ꯑꯗꯨꯗ ꯂꯩꯔꯦ ꯑꯗꯨ ꯏꯅꯥꯎꯒꯤꯗꯤ ꯁꯝꯄꯨꯒꯨꯝꯕꯁꯨ ꯑꯗꯨꯝ ꯊꯝꯕ꯭ꯔꯥ ꯑꯗꯨꯝ ꯀꯩꯅꯣ ꯀꯣꯁꯃꯦꯇꯤꯛ ꯀꯨꯝꯕꯁꯨ ꯊꯝꯕ꯭ꯔꯣ ꯑꯣ ꯑꯗꯨ ꯅꯪꯒꯤꯅ ꯑꯗꯨꯝ ꯁꯦꯠꯇ ꯑꯣꯏꯅ ꯑꯣꯐꯔꯗ ꯊꯥꯗꯣꯛꯄ꯭ꯔꯥ ꯅꯠꯇ꯭ꯔꯒꯅ ꯃꯆꯣꯏ ꯃꯆꯣꯏ ꯑꯗꯨꯃ ꯌꯣꯟꯕ꯭ꯔꯥ ꯀꯃꯥꯏ ꯇꯧꯕ꯭ꯔꯥ ꯑꯣ ꯑꯗꯨ ꯑꯩꯒꯤꯗꯤ ꯍꯣꯜ ꯁꯦꯜꯅꯦꯕ ꯑꯗꯨ ꯑꯩ ꯑꯗꯨꯝ ꯄꯨꯟꯅ ꯄꯨꯟꯅ ꯊꯥ ꯗꯣꯛꯂꯛꯄꯗꯣ ꯌꯥꯒꯗꯕ ꯅꯠꯇ꯭ꯔꯥ ꯍꯣꯏ ꯑꯗꯨꯗꯤ ꯌꯥꯝ ꯑꯥ ꯑꯥ ꯎꯝ ꯑꯧ ꯊꯝꯃꯣ